ꯑꯩꯅ ꯈ꯭ꯋꯥꯏꯗꯒꯤ ꯄꯥꯝꯖꯕ ꯑꯩꯅ ꯆꯠꯅꯤꯡꯕ ꯏꯁꯇꯦꯠ ꯂꯩꯐꯝ ꯍꯥꯏꯕ ꯇꯥꯔꯦ ꯑꯗꯨ ꯅꯥꯒꯥꯂꯦꯟ ꯍꯥꯏꯕ ꯇꯥꯔꯦ ꯑꯩꯅ ꯈ꯭ꯋꯥꯏꯗꯒꯤ ꯄꯥꯝꯖꯩ ꯍꯥꯏꯕꯁꯦ ꯅꯥꯒꯥꯂꯦꯟꯅꯦ ꯍꯥꯏꯕꯗꯤ ꯃꯣꯏꯁꯨ ꯗꯦ ꯑꯥꯔ ꯔꯤꯁ ꯃꯣꯏꯒꯤ ꯀꯜꯆꯔꯗꯁꯨ ꯃꯣꯏꯁꯦ ꯔꯤꯁ ꯑꯣꯏꯌꯦ ꯑꯗꯨ ꯅꯠꯇꯅ ꯃꯣꯏꯒꯤ ꯀꯜꯆꯔ ꯅꯠꯇꯅ ꯃꯣꯏꯒꯤ ꯑꯦꯊꯤꯌꯔ ꯑꯗꯨ ꯐꯥꯎꯕꯁꯨ ꯐꯖꯩ ꯑꯦꯗꯃꯥꯏꯌꯔ ꯇꯧꯈꯤ ꯄꯤꯐꯝ ꯂꯩꯐꯝꯁꯨ ꯅꯨꯡꯉꯥꯏ ꯋꯦꯗꯔꯁꯨ ꯅꯨꯡꯉꯥꯏ ꯑꯗꯨ ꯇ꯭ꯔꯦꯕꯦꯜ ꯌꯦꯡꯐꯝꯁꯨ ꯌꯥꯝ ꯅꯨꯡꯉꯥꯏ ꯑꯗꯨꯒ ꯇꯝꯖꯅꯤꯡꯉꯥꯏ ꯐꯤꯕꯝꯁꯨ ꯌꯥꯝ ꯂꯩꯌꯦ ꯑꯩ ꯅꯥꯒꯥ ꯏꯁꯥ ꯑꯣꯏꯅ ꯅꯥꯒꯥꯂꯦꯟꯁꯦ

ꯇꯝꯖꯅꯤꯡꯉꯥꯏ ꯑꯩꯈꯣꯏꯒꯤ ꯍꯦꯗ ꯍꯟꯇꯔꯁꯀꯤ ꯋꯥꯔꯤ ꯅꯠꯇ꯭ꯔꯒ ꯏꯄꯥ ꯏꯄꯨꯒꯤ ꯑꯦꯟꯁꯦꯁꯇꯔ ꯃꯈꯣꯏꯒꯤ ꯋꯥꯔꯤꯁꯨ ꯈꯔ ꯈꯪꯖꯅꯤꯡꯉꯥꯏ ꯂꯩ ꯍꯥꯏꯕꯗꯤ ꯔꯤꯋꯥꯜ ꯀꯣꯟꯌꯥ ꯑꯪꯒ꯭ꯂꯣ ꯃꯇꯝꯗ ꯑꯩꯈꯣꯏꯕꯨ ꯀꯃꯥꯏꯅ ꯂꯩꯈꯤ ꯀꯃꯥꯏꯅ ꯋꯥꯈꯤ ꯑꯗꯨꯒꯨꯝꯕ ꯐꯤꯕꯝꯁꯨ ꯈꯪꯅꯤꯡꯕꯒꯤ ꯅꯥꯒꯥꯂꯦꯟꯁꯦ ꯄꯥꯝꯖꯩ ꯏꯁꯥꯃꯛ ꯃꯅꯤꯄꯨꯔꯗ ꯂꯩꯖꯔꯁꯨ ꯅꯥꯒꯥꯂꯦꯟꯁꯦ ꯆꯠꯅꯤꯡꯏ ꯈꯣꯠꯅꯤꯡꯏ ꯑꯗꯨ ꯅꯠꯇꯅ ꯈꯦꯠꯅꯕ ꯍꯥꯏꯕꯗꯤ ꯂꯩꯇꯦ ꯃꯅꯤꯄꯨꯔꯁꯨ ꯔꯤꯁ ꯏꯟ ꯀꯜꯆꯔ ꯑꯃ ꯑꯣꯏꯌꯦ ꯖꯥꯇꯤꯃꯛ ꯑꯣꯏꯅ ꯁꯨꯏꯌꯦ ꯏꯕꯥꯏ ꯏꯆꯜ ꯈꯣꯏꯁꯨ ꯂꯩ ꯌꯥꯝ ꯂꯩꯌꯦ ꯑꯗꯨꯒ ꯃꯅꯤꯄꯨꯔ ꯍꯥꯏꯅ ꯑꯩꯈꯣꯏ ꯃꯅꯤꯄꯨꯔꯒꯤꯗꯤ ꯑꯩꯈꯣꯏꯁꯦ ꯑꯦꯅꯤ ꯀꯝꯃ꯭ꯌꯨꯅꯤꯇꯤ ꯑꯃꯅꯤ ꯃꯅꯤꯄꯨꯔꯒꯤ ꯑꯁꯦꯡꯕ ꯀꯝꯃ꯭ꯌꯨꯅꯤꯇꯤ ꯑꯃꯅꯤ ꯑꯗꯨꯅ ꯃꯅꯤꯄꯨꯔꯗ ꯂꯩꯔꯁꯨ ꯅꯥꯒꯥꯂꯦꯟꯗ ꯂꯩꯔꯁꯨ ꯑꯩꯈꯣꯏ ꯀꯜꯆꯔꯗꯤ ꯃꯥꯟꯅꯒꯅꯤ ꯋꯤ ꯑꯥꯔ ꯑꯣꯜ ꯅꯣꯔꯠ ꯏꯁꯅꯦ ꯑꯩꯈꯣꯏ ꯅꯣꯔꯠ ꯏꯁ ꯃꯆꯥꯃꯛ ꯉꯥꯛꯇꯅꯦ ꯑꯩꯈꯣꯏ ꯅꯣꯔꯠ ꯏꯁ ꯃꯆꯥ ꯉꯥꯛꯇꯅꯦ ꯅꯣꯔꯠ ꯏꯁ ꯍꯥꯏꯕꯁꯦ ꯑꯩꯈꯣꯏ ꯏꯅꯗꯤꯌꯥꯗ ꯅꯣꯔꯠ ꯏꯟꯗꯤꯌꯥꯒꯤ ꯑꯣꯏꯅ ꯅꯣꯔꯠ ꯔꯣꯝꯗꯅꯦ ꯅꯣꯔꯠ ꯏꯁ ꯔꯣꯝꯗꯅꯦ ꯑꯗꯨ ꯁꯕꯦꯟ ꯁꯤꯁꯇꯔ ꯍꯥꯏꯅ ꯈꯪꯅꯩ ꯑꯗꯨ ꯑꯩꯈꯣꯏ ꯋꯦꯗꯔ ꯑꯣꯏꯔꯣ ꯅꯠꯇ꯭ꯔꯒ ꯀ꯭ꯂꯥꯏꯃꯦꯠ ꯑꯣꯏꯔꯣ ꯑꯩꯈꯣꯏ ꯅꯣꯔꯠ ꯏꯁ ꯃꯐꯝꯅ ꯈ꯭ꯋꯥꯏꯗꯒꯤ ꯐꯩꯌꯦ ꯕꯦꯁ ꯑꯣꯏꯌꯦ ꯑꯗꯨꯒ ꯀꯔꯤ ꯀꯔꯤ ꯑꯣꯏꯌꯨ ꯑꯃ ꯑꯣꯏꯌꯨ ꯑꯩꯈꯣꯏ ꯅꯣꯔꯠ ꯏꯁ ꯅꯣꯔꯠ ꯏꯁ ꯅ ꯑꯗꯨꯝ ꯂꯨꯆꯤꯡꯉꯦ ꯑꯗꯨ ꯅꯣꯔꯠ ꯏꯁ ꯑꯩꯈꯣꯏꯁꯦ ꯅꯣꯔꯠ ꯏꯁꯁꯦ ꯑꯪꯒ꯭ꯂꯣ ꯏꯟꯗꯤꯌꯥꯟꯁ ꯍꯥꯏꯅ ꯈꯪꯅꯩ ꯑꯗꯨ ꯑꯩꯈꯣꯏ ꯅꯣꯔꯠ ꯏꯁꯀꯤ ꯐꯤꯕꯝꯗ ꯁꯦꯗꯨꯜ ꯐꯥꯏꯕꯇꯁꯨ ꯌꯥꯎꯋꯦ ꯇ꯭ꯔꯥꯏꯕꯀꯤ ꯑꯩꯈꯣꯏꯅ ꯑꯦꯁ ꯑꯦ ꯇ꯭ꯔꯥꯏꯕ ꯇ꯭ꯔꯥꯏꯕ ꯃꯔꯛꯇ ꯏꯔꯤꯀꯦꯁ ꯃꯔꯛꯇ ꯈ꯭ꯋꯥꯏꯗꯒꯤ ꯃꯔꯨ ꯑꯣꯏꯕ ꯈ꯭ꯋꯥꯏꯗꯒꯤ ꯆꯥꯎꯁꯤꯡ ꯑꯣꯏꯕ ꯃꯐꯝ ꯑꯃꯅꯤ